ꯁꯣꯝ ꯕꯨꯛ ꯏꯁꯇꯣꯔꯒꯤ ꯕꯨꯛ ꯏꯁꯇꯣꯔ ꯑꯣꯏꯕꯤꯔꯕꯣ ꯑꯣ ꯍꯧꯖꯤꯛ ꯔꯤꯄꯥꯕ꯭ꯂꯤꯛ ꯀꯩꯀꯩꯒꯤ ꯕꯨꯛꯁꯤꯡꯗꯣ ꯗꯤꯁꯀꯥꯎꯟ ꯄꯤꯕ꯭ꯔꯥ ꯀꯃꯥꯏꯅ ꯇꯧꯕꯅꯣ ꯑꯣ ꯍꯧꯖꯤꯛ ꯀꯩ ꯀꯩ ꯂꯥꯏꯔꯤꯛ ꯀꯨꯝꯕꯗꯤ ꯑꯅꯧꯕ ꯐꯪꯒꯗ꯭ꯔꯣ ꯑꯣ ꯐꯔꯦ ꯐꯔꯦ ꯑꯗꯨꯗꯤ ꯑꯩ ꯂꯥꯛꯑꯒ ꯑꯩ ꯑꯄꯥꯝꯕ ꯂꯥꯏꯔꯤꯛꯁꯤꯡꯗꯣ ꯌꯥꯎꯕ꯭ꯔꯥ ꯍꯥꯏꯗꯣ ꯌꯦꯡꯉꯒꯦ ꯊꯝꯖꯔꯒꯦ